ꯑꯩꯅ ꯗꯨꯀꯥꯟꯗꯒꯤ ꯐꯣꯟ ꯑꯃ ꯂꯩꯔꯨꯏ ꯃꯃꯤꯡꯅ ꯑꯦꯝ ꯑꯥꯏ ꯅꯣꯠ ꯁꯦꯚꯦꯟ ꯄ꯭ꯔꯣꯅꯤ ꯄ꯭ꯔꯥꯏꯁꯅ ꯁꯦꯚꯦꯟꯇꯤꯟ ꯊꯥꯎꯖꯟ ꯐꯥꯏꯚ ꯍꯟꯗ꯭ꯔꯦꯗ ꯄꯤ ꯑꯩꯅ ꯑꯣꯐꯔꯗ ꯐꯥꯏꯚ ꯊꯥꯎꯖꯟꯗ ꯂꯧꯍꯧꯕꯅꯤ ꯀꯂꯔꯅ ꯕ꯭ꯂꯦꯛꯅꯤ ꯌꯥꯝꯅ ꯐꯖꯕ ꯒ꯭ꯂꯥꯁꯇ ꯑꯣꯏ ꯌꯦꯡꯕꯗ ꯁꯤꯠ ꯁꯤꯠ ꯅꯜꯂꯒ ꯌꯥꯝ ꯌꯨꯅꯤꯛ ꯑꯣꯏ ꯔꯥꯝꯅ ꯁꯤꯛꯁꯅꯤ ꯑꯩꯅ ꯒꯦꯝ ꯁꯥꯟꯅꯕꯗ ꯍꯦꯡ ꯆꯠꯇꯦ ꯌꯥꯝꯅ ꯅꯨꯡꯉꯥꯏ ꯐꯣꯟꯁꯨ ꯌꯥꯝ ꯂꯨꯝꯕ ꯑꯣꯏꯗꯦ ꯔꯣꯝꯅ ꯋꯥꯟ ꯍꯟꯗ꯭ꯔꯦꯗ ꯇ꯭ꯋꯦꯟꯇꯤ ꯑꯩꯠꯅꯤ ꯒꯦꯂꯔꯤꯒꯤ ꯐꯣꯇꯣ ꯃꯌꯥꯝ ꯍꯥꯞꯄꯁꯨ ꯆꯜꯂꯤ ꯑꯦꯄꯁ ꯃꯌꯥꯝꯁꯨ ꯁꯥꯞꯄꯣꯔꯇꯦꯗ ꯑꯣꯏ ꯕꯦꯠꯇꯔꯤꯅ ꯐꯥꯏꯚ ꯍꯟꯗ꯭ꯔꯦꯗꯅꯤ ꯃꯩ ꯌꯥꯝ ꯈꯥꯡꯏ ꯆꯥꯔꯖ ꯇꯧꯕ ꯃꯇꯝꯗ ꯐꯨꯜ ꯊꯨꯅ ꯑꯣꯏ ꯃꯩꯁꯨ ꯊꯨꯅ ꯇꯥꯗꯦ ꯑꯗꯨꯅ ꯑꯩꯉꯣꯟꯗ ꯃꯌꯥꯝ ꯁꯤꯖꯤꯟꯅꯕ ꯅꯨꯡꯉꯥꯏꯍꯜꯂꯤ ꯀꯦꯃꯦꯔꯥꯅ ꯐꯣꯔꯇꯤ ꯑꯩꯠ ꯃꯦꯒꯥ ꯄꯤꯛꯆꯔ ꯑꯦ ꯑꯥꯏ ꯗꯨꯋꯦꯜ ꯀꯦꯃꯦꯔꯥꯅꯤ ꯌꯥꯝꯅ ꯐꯣꯇꯣ ꯁꯦꯡꯉꯤ ꯚꯤꯗꯤꯑꯣ ꯅꯝꯕꯗꯁꯨ ꯐꯣꯔ ꯀꯦ ꯔꯤꯖꯣꯂꯨꯁꯟ ꯑꯣꯏ ꯃꯔꯝ ꯑꯁꯤꯅ ꯌꯥꯝꯅ ꯁꯦꯡꯕ ꯚꯤꯗꯤꯑꯣ ꯅꯝꯕ ꯉꯝꯃꯤ